ꯍꯜꯂꯣ ꯍꯣꯏ ꯑꯩ ꯉꯥ ꯈꯤꯇ ꯂꯧꯖꯒꯦ ꯇꯧꯕ ꯉꯥꯁꯤ ꯀꯔꯤ ꯀꯔꯤ ꯃꯈꯜ ꯀꯌꯥꯝ ꯂꯩꯕꯤꯒꯦ ꯃꯨꯛꯀꯥ ꯃꯨꯛꯀꯥ ꯉꯥꯗꯤ ꯌꯥꯎꯕꯤꯗꯕ꯭ꯔꯣ ꯃꯨꯛꯀꯥ ꯉꯥꯗꯨ ꯑꯆꯧꯕꯗ ꯀꯦ ꯖꯤ ꯃꯉꯥꯇꯪ ꯂꯧꯖꯒꯦ ꯑꯗꯨꯗꯒꯤ ꯉꯥ ꯐꯥꯕꯧ ꯉꯥ ꯉꯥꯕꯦꯝꯃ ꯉꯥꯁꯦꯞ ꯑꯗꯨꯁꯤꯡꯗꯨ ꯑꯗꯨꯝ ꯈꯔ ꯈꯔ ꯂꯣꯏꯅ ꯂꯧꯖꯒꯦ ꯑꯣ ꯆꯥꯅꯅꯕꯅꯦ ꯑꯗꯨꯗꯤ ꯑꯣ

ꯄꯣꯔꯣꯝꯁꯨ ꯄꯥꯝꯃꯤ ꯄꯣꯔꯣꯝꯁꯨ ꯑꯗꯨꯝ ꯂꯧꯒꯦ ꯑꯗꯒꯤ ꯎꯀꯥꯕꯤ ꯉꯥꯃꯨ ꯉꯥꯆꯤꯛ ꯀꯨꯝꯕꯁꯨ ꯑꯗꯨꯝ ꯈꯔ ꯈꯔ ꯑꯗꯨꯝ ꯂꯣꯏꯅ ꯂꯧꯖꯒꯦ ꯍꯣꯏ ꯑꯩ ꯃꯔꯨꯝ ꯄꯨꯕꯗꯨ ꯑꯗꯨꯝ ꯂꯧꯔꯒꯦ ꯅꯥꯄꯤ ꯆꯥꯕꯤꯁꯨ ꯑꯗꯨꯝ ꯈꯔ ꯂꯧꯒꯦ ꯀꯦ ꯖꯤ ꯀꯦ ꯖꯤꯁꯤ ꯀꯦ ꯖꯤ ꯑꯅꯤ ꯃꯈꯥꯏꯗꯒꯤꯅ ꯑꯍꯨꯝ ꯐꯥꯎꯒꯤꯇ ꯃꯔꯨ ꯑꯣꯏꯅ ꯂꯧꯒꯦ ꯑꯣ ꯍꯣꯏ ꯍꯣꯏ ꯂꯧꯕ ꯂꯥꯛꯄꯗ ꯑꯗꯨꯝ ꯉꯥꯡꯅꯖꯒꯦ ꯌꯥꯅꯤ ꯉꯥ ꯍꯣꯏ ꯉꯥ ꯌꯣꯛꯅꯕꯁꯨ ꯑꯗꯨꯝ ꯈꯔ ꯂꯧꯖꯔꯒꯦ ꯀꯩꯅꯣꯗ ꯑꯗꯨꯝ ꯄꯦꯡꯕꯥꯒꯨꯝꯕ ꯑꯗꯒꯤ ꯔꯧ ꯃꯆꯥꯗ ꯀꯩꯅꯣꯒꯨꯝꯕꯗꯣ ꯑꯩꯈꯣꯏꯒꯤ ꯑꯥ ꯍꯣꯏ ꯍꯣꯏ ꯌꯥꯏ ꯑꯗꯨꯁꯨ ꯍꯣꯏ ꯌꯥꯏꯅꯕ ꯆꯥꯅꯕꯒꯤꯗꯨꯗꯤ ꯑꯗꯨꯝ ꯐꯥꯕꯤꯔꯛꯑꯣ ꯍꯧꯖꯤꯛ ꯑꯗꯨꯝ ꯐꯥꯕꯤꯔꯝꯃꯣ ꯇꯨꯡꯍꯟꯕꯤꯁꯨ ꯑꯆꯧꯕ ꯑꯆꯧꯕꯁꯤꯡꯗꯨ ꯑꯗꯨꯝ ꯈꯔ ꯂꯧꯔꯒꯦ ꯌꯣꯛꯄꯒꯤ ꯑꯣꯏꯔꯁꯨ ꯃꯆꯥ ꯌꯣꯛꯄꯒꯤ ꯃꯆꯥ ꯈꯔ ꯑꯃꯁꯨ ꯑꯗꯨꯝ ꯌꯥꯎꯍꯜꯂꯛꯄ ꯌꯥꯏ ꯑꯣ ꯍꯣꯏ ꯑꯆꯧꯕꯁꯨ ꯃꯆꯥꯁꯨ ꯑꯗꯨꯝ ꯈꯔ ꯑꯗꯨꯝ ꯌꯥꯟꯅꯔꯒ ꯑꯗꯨꯝ ꯂꯧꯖꯔꯒꯦ ꯍꯣꯏ ꯃꯈꯜ ꯁꯨꯅ ꯑꯗꯨꯝ ꯐꯥꯕꯤꯔꯝꯃꯣ ꯑꯥ ꯍꯣꯏ ꯍꯣꯏ ꯑꯗꯨꯝ ꯐꯥꯕꯤꯔꯝꯃꯣ ꯑꯥ ꯍꯣꯏ ꯍꯣꯏ ꯑꯥ ꯍꯣꯏ ꯍꯣꯏ ꯑꯩ ꯑꯗꯨꯝ ꯍꯣꯔꯦꯟ ꯑꯗꯨꯝ ꯇꯧꯖꯔꯛꯂꯒꯦ ꯑꯩ ꯂꯥꯛꯄ ꯀꯥꯟꯗ ꯑꯗꯨꯝ ꯍꯣꯏ ꯍꯣꯏ ꯏꯆꯦ ꯁꯅꯥꯝꯆꯥꯒꯤ ꯁꯤꯝꯗꯨ ꯁꯤꯗ ꯍꯥꯞꯇꯣꯏ ꯅꯠꯇ꯭ꯔꯣ ꯎꯝ